ꯑꯣ ꯑꯩ ꯂꯥꯛꯅꯤꯡꯉꯤꯅꯦ ꯀꯔꯝꯀꯥꯟꯗ ꯁꯥꯟꯅꯒꯗꯣꯏꯅꯣ ꯀꯔꯃꯥꯏꯅ ꯇꯧꯒꯗꯣꯏꯅꯣ ꯂꯥꯛꯇꯧꯔꯤꯕꯅꯤ ꯑꯗꯨꯝ ꯂꯥꯛꯄ ꯌꯥꯒꯗ꯭ꯔꯥ ꯑꯣ ꯌꯥꯏꯌꯦ ꯑꯗꯨꯗꯤ ꯂꯥꯛꯄ ꯇꯥꯔꯦ ꯀꯨꯏꯔꯕꯅꯦ ꯑꯩꯅ ꯅꯉꯣꯟꯗ ꯍꯥꯏꯔꯤꯗꯣ ꯑꯩ ꯂꯤꯀꯣꯟ ꯁꯥꯟꯅꯕ ꯂꯥꯛꯅꯤꯡꯏ ꯂꯥꯛꯅꯤꯡꯏꯅ ꯍꯥꯏꯕ ꯀꯨꯏꯔꯕꯅꯤ ꯑꯗꯨꯗ ꯅꯪꯅ ꯃꯇꯝ ꯁꯨꯡꯄꯤ ꯄꯤꯔꯛꯇꯕ

ꯑꯗꯣ ꯌꯥꯅꯤꯌꯦ ꯌꯥꯕꯕꯨꯗꯤ ꯑꯗꯣ ꯀꯔꯤ ꯀꯔꯃꯥꯏꯅ ꯆꯪꯒꯦ ꯍꯪꯒꯦ ꯇꯧꯕꯅꯤꯅꯦ

ꯑꯥ ꯍꯜꯂꯣ ꯑꯍꯨꯝ ꯂꯣꯡꯂꯗꯤ ꯌꯥꯕ꯭ꯔꯥꯕ ꯑꯍꯨꯝ ꯂꯣꯡꯂꯗꯤ ꯌꯥꯕ꯭ꯔꯥ ꯑꯍꯨꯝ ꯎꯞꯄ ꯑꯍꯨꯝ ꯂꯣꯡꯕ ꯌꯥꯏꯀꯣ

ꯑꯥ ꯉꯝꯃꯗꯤ ꯑꯩꯗꯤ ꯏꯁꯩ ꯁꯛꯍꯟꯗꯣꯔꯤꯅꯤ ꯏꯁꯩ ꯐꯖꯕ ꯑꯥ ꯍꯣꯏ ꯗꯥꯟꯁ ꯇꯧꯕ ꯑꯥ ꯑꯩꯗꯤ ꯏꯁꯩ ꯑꯣꯏꯅ ꯇꯧꯍꯜꯂꯁꯤ ꯑꯗꯨꯗꯤ ꯑꯥ

ꯑꯗꯨꯗꯤ ꯂꯤꯛꯀꯣꯟ ꯁꯥꯟꯅ ꯂꯥꯛꯄꯗ ꯆꯥꯅ ꯊꯛꯅꯕ ꯈꯔ ꯄꯨꯔꯛꯄ ꯇꯥꯔꯦ ꯑꯗꯨꯅꯤ ꯈꯔ ꯅꯥꯟꯅ ꯂꯥꯛꯇꯕꯁꯨ ꯌꯥꯔꯣꯏꯅꯦꯀꯣ ꯑꯗꯨꯗꯤ ꯑꯥ ꯂꯤꯀꯣꯟ ꯉꯝꯗꯧꯔꯕꯅꯤꯅ ꯈꯔ ꯔꯣꯅꯤ ꯂꯩꯔꯤꯅꯦ ꯑꯩ ꯋꯥꯟꯜꯗꯗꯤ ꯑꯣ ꯃꯤ ꯂꯣꯏꯅ ꯉꯝꯒꯅꯤ ꯈꯟꯅꯕ ꯑꯣ ꯑꯩꯅ ꯈꯜꯂꯤꯁꯤꯒ ꯑꯩꯗꯤ ꯗꯥꯎꯁꯤ ꯈꯔ ꯍꯟꯇꯛꯇꯤ ꯀꯥꯞꯄꯛꯄꯅꯤꯅ

ꯑꯥ ꯑꯇꯨꯕ ꯑꯃꯁꯨ ꯌꯥꯎꯒꯗꯣꯏꯅꯦꯕꯀꯣ

ꯑꯣ ꯑꯣ ꯌꯥꯏꯅꯦ ꯑꯗꯨꯗꯤ ꯈꯔ ꯌꯥꯛꯅ ꯂꯥꯎꯁꯟꯅꯕ ꯇꯥꯕꯅꯤꯅꯦ ꯑꯗꯨꯗꯤ ꯑꯣ ꯌꯥꯏ ꯑꯗꯨꯗꯤ ꯃꯤ ꯈꯔꯁꯨ ꯍꯧꯔꯛꯇꯥꯔꯦꯅꯦ ꯀꯨꯝꯍꯩꯗꯨ ꯌꯦꯡꯅꯕ ꯆꯥꯛ ꯄꯨꯔꯒ ꯂꯥꯛꯀꯦꯕ ꯏꯇꯣꯝꯇ ꯍꯧꯔꯦꯟ ꯅꯨꯡꯉꯥꯏꯇꯦꯗꯅ ꯆꯠꯊꯣꯛ ꯆꯠꯁꯤꯟ ꯍꯟꯗꯣꯛ ꯍꯟꯖꯤꯟꯗꯣ ꯂꯤꯛꯀꯣꯟ ꯁꯥꯟꯅꯕꯁꯦ ꯍꯟꯗꯛꯅꯗꯤ ꯑꯍꯥꯟꯕ ꯑꯣꯏꯒꯗꯣꯏꯅꯤꯀꯣ ꯑꯩꯁꯦ ꯑꯣ ꯑꯣ ꯑꯣ ꯑꯍꯥꯟꯕ ꯑꯣꯏꯔꯁꯨ ꯀꯥꯏꯗꯦ ꯑꯣ ꯑꯣ ꯑꯣ ꯑꯣ ꯑꯃꯨꯛꯇꯪ ꯁꯔꯨꯀ ꯌꯥꯅꯤꯡꯕꯒꯤ ꯋꯥꯅꯤꯗ ꯌꯥꯏꯅꯦ ꯑꯗꯨꯁꯨ ꯑꯣ ꯗꯥꯎꯗ ꯂꯩꯔꯦꯅꯦ ꯑꯣ ꯂꯨꯗꯣꯁꯨ ꯗꯥꯎꯅꯦꯕꯀꯣ ꯑꯥ ꯑꯗꯨꯗꯤ ꯑꯩ ꯂꯣꯏꯁꯜꯂꯨꯔꯒꯦ ꯂꯨꯗꯣ ꯁꯥꯟꯅꯕꯒ ꯍꯥꯏꯐꯦꯠ ꯂꯣꯏꯁꯜꯂꯨꯔꯒꯦ ꯂꯥꯛꯅꯕ ꯌꯥꯔꯦꯀꯣ ꯑꯗꯨꯗꯤ ꯍꯣꯔꯦꯟ ꯑꯣ ꯉꯟꯅ ꯂꯩꯔꯝꯃꯣꯀꯣ ꯂꯥꯛꯄꯗ ꯆꯪꯐꯝ ꯈꯪꯗꯗꯅ ꯅꯪꯅ ꯑꯃꯨꯛ ꯒꯦꯠꯇ ꯂꯩꯔꯝꯗ꯭ꯔꯗꯤ ꯈꯪꯂꯣꯏꯗꯣꯏꯅꯦ ꯌꯥꯏꯅꯦ ꯍꯣ ꯍꯣꯏ ꯅꯪ ꯂꯣꯀꯦꯁꯟ ꯊꯥꯔꯛꯄꯗꯨ ꯑꯗꯨꯅ ꯐꯔꯦ ꯑꯥ ꯑꯣꯀꯦ ꯁꯤꯗꯅ ꯈꯔ ꯐꯔꯦꯕ ꯌꯥꯏ ꯏꯊꯟꯇ ꯑꯗꯨꯝ ꯂꯥꯛꯑꯗꯣꯏꯅꯤꯅ ꯗꯪ ꯂꯥꯎꯅ ꯆꯥꯎꯈꯠꯂꯕꯅꯤꯅ ꯀꯣ ꯂꯣꯀꯦꯁꯟ ꯂꯩꯔꯕꯅꯤꯅ ꯀꯣꯝꯂꯤꯅꯤ ꯍꯣꯏ ꯍꯣꯏ ꯊꯝꯃꯣ ꯊꯝꯃꯣ ꯑꯗꯨꯗꯤ